ꯍꯦꯜꯂꯣ ꯑꯧ ꯑꯁꯤꯁꯦ ꯇꯨꯔꯤꯁꯀꯤ ꯃꯅꯨꯡꯗ ꯊꯕꯛ ꯇꯧꯕ ꯑꯗꯨꯅꯤꯀꯣ ꯇꯨꯔꯤꯁ ꯗꯤꯄꯥꯔꯠꯃꯦꯟꯗꯀꯣ ꯑꯣ ꯍꯣꯏ ꯑꯗꯨꯗꯤ ꯌꯥꯝ ꯐꯔꯦ ꯑꯩꯁꯦ ꯍꯌꯦꯡꯁꯦ ꯆꯟꯗꯦꯜꯗꯒꯤ ꯂꯥꯛꯀꯗꯕꯅꯦꯕ ꯀꯩꯕꯨꯜ ꯂꯝꯖꯥꯎ ꯅꯦꯁꯅꯦꯜ ꯄꯥꯔꯛꯇꯣ ꯑꯗꯨꯗ ꯀꯣꯏꯕ ꯆꯠꯅꯤꯡꯉꯦ ꯑꯗꯨꯅ ꯑꯩ ꯆꯥꯟꯗꯦꯜꯗꯒꯤ ꯑꯗꯨꯐꯥꯎ ꯆꯠꯄ ꯃꯇꯝꯗ ꯃꯤꯅꯤꯠ ꯀꯌꯥꯃꯨꯛꯀꯨꯝꯕꯗꯤ ꯂꯧꯒꯦꯔꯀꯣ ꯑꯩꯁꯦ ꯆꯥꯟꯗꯦꯜꯗꯒꯤ ꯂꯥꯛꯇꯣꯏꯅꯦ ꯂꯥꯏꯛ ꯋꯥꯟ ꯑꯦꯟ ꯍꯥꯐ ꯑꯋꯥꯔꯒꯨꯝꯕ ꯆꯪꯉꯦ

ꯑꯣ ꯑꯗꯨꯗꯤ ꯐꯔꯦ ꯑꯗꯨꯒ ꯑꯩꯈꯣꯏ ꯆꯠꯄ ꯃꯇꯝꯗ ꯂꯥꯏꯛ ꯇꯤꯛꯀꯦꯠꯀꯨꯝꯕꯗꯤ ꯂꯧꯕ꯭ꯔꯥꯀꯣ ꯇꯤꯛꯀꯦꯠꯀꯨꯝꯕꯗꯤ ꯂꯧꯔꯝꯒꯅꯤ ꯑꯗꯨ ꯀꯌꯥꯃꯨꯛꯀꯨꯝꯕꯗꯤ ꯂꯧꯕ꯭ꯔꯥ ꯇꯤꯛꯀꯦꯠ ꯃꯃꯜꯁꯦ ꯀꯌꯥ ꯑꯣꯏꯒꯅꯤ ꯑꯩꯈꯣꯏ ꯃꯤꯁꯦ ꯁꯤꯛꯁ ꯃꯨꯛ ꯂꯥꯛꯀꯅꯤ ꯑꯍꯣꯏ ꯍꯣꯏ ꯍꯣꯏ ꯑꯗꯨꯁꯨ ꯌꯥꯏꯌꯦ ꯑꯗꯨꯒ ꯑꯗꯨ ꯆꯪꯕꯗ ꯂꯥꯏꯛ ꯁꯥꯒꯨꯝꯕꯗꯤ ꯀꯔꯤ ꯀꯔꯤꯒꯨꯝꯕꯗꯤ ꯂꯩꯔꯝꯒꯗꯧꯕ꯭ꯔꯥ ꯑꯩꯈꯣꯏꯅ ꯑꯗꯨꯝ ꯌꯦꯡꯕꯗ ꯌꯥꯝ ꯑꯦꯇ꯭ꯔꯦꯛꯇꯤꯚ ꯑꯣꯏꯕꯒꯨꯝꯕ ꯍꯣꯏ ꯎꯝ ꯑꯣꯀꯦ ꯑꯗꯨ ꯑꯗꯨ ꯉꯥꯛꯇ ꯂꯩꯕ꯭ꯔꯥ ꯅꯠꯇꯅ ꯑꯇꯩ ꯁꯥ ꯁꯟꯒꯨꯝꯕꯁꯨ ꯂꯩꯕ꯭ꯔꯥ ꯑꯣ ꯑꯣ ꯑꯣꯀꯦ ꯑꯣꯀꯦ ꯑꯗꯨꯗꯤ ꯌꯥꯝ ꯅꯨꯡꯉꯥꯏꯔꯦ ꯑꯩꯈꯣꯏꯁꯨ ꯍꯌꯦꯡ ꯂꯥꯛꯀꯦ ꯑꯩꯈꯣꯏꯕꯨ ꯐꯖꯅ ꯒꯥꯏꯗ ꯇꯧꯕꯤꯌꯣ ꯍꯥꯏꯅ ꯑꯩꯅ ꯍꯥꯏꯖꯩꯀꯣ ꯑꯩꯒꯤ ꯇꯔꯐꯇꯒꯤ ꯑꯩꯈꯣꯏ ꯐ꯭ꯔꯦꯟ ꯂꯣꯏꯅ ꯃꯛꯇꯒꯤ ꯏꯝꯐꯥꯜ ꯑꯩꯅ ꯑꯩꯒꯤ ꯑꯩꯈꯣꯏꯗꯒꯤꯗꯤ ꯏꯝꯐꯥꯜꯐꯥꯎ ꯂꯥꯛꯀꯦ ꯑꯗꯨꯒ ꯅꯪꯒ ꯑꯣꯏꯅ ꯆꯠꯃꯤꯟꯅꯔꯁꯦꯕ ꯍꯣꯏ ꯀꯣ ꯑꯗꯨꯗꯤ ꯑꯥ ꯊꯝꯃꯒꯦ ꯎꯝ ꯎꯝ